ꯑꯩꯒꯤ ꯏꯃꯨꯡ ꯃꯅꯨꯡ ꯑꯃꯁꯨꯡ ꯃꯔꯨꯞ ꯃꯄꯥꯡꯁꯤꯡꯒꯤ ꯃꯔꯝꯗ ꯍꯥꯏꯕꯗꯤ ꯌꯥꯒꯅꯤ ꯑꯗꯣ ꯍꯥꯏꯗꯣꯏꯁꯦ ꯑꯩꯒꯤ ꯐꯦꯃꯤꯂꯤꯒꯤ ꯑꯩꯒꯤ ꯏꯃꯨꯡ ꯃꯅꯨꯡꯒꯤ ꯃꯔꯝꯗ ꯍꯥꯟꯅ ꯍꯥꯏꯔꯒꯦ ꯑꯩꯒꯤ ꯏꯃꯨꯡ ꯃꯅꯨꯡꯁꯦ ꯃꯤꯑꯣꯏ ꯃꯉꯥ ꯇꯔꯨꯛ ꯂꯩꯖꯩ ꯃꯤꯑꯣꯏ ꯇꯔꯨꯛꯁꯦ ꯄꯨꯔꯥ ꯑꯌꯥꯕ ꯉꯥꯛꯇꯅꯤ ꯃꯣꯏꯁꯦ ꯑꯃꯅ ꯆꯥꯛ ꯊꯣꯡꯕ ꯇꯜꯂꯤ ꯑꯃꯅ ꯑꯩꯒꯤ ꯏꯅꯥꯎꯅꯨꯄꯤꯁꯤꯡꯁꯦ ꯑꯃꯅ ꯆꯥꯛ ꯊꯣꯡꯕ ꯇꯟꯒꯅꯤ ꯑꯃꯅ ꯇꯨꯝ ꯍꯧꯒꯠꯄꯗ ꯍꯧꯗꯣꯛꯅꯕꯗ ꯍꯧꯒꯠꯂꯣ ꯁꯨꯡꯌꯥ ꯌꯥꯔꯣꯏꯗꯣꯏꯅꯤ ꯑꯗꯨꯒ ꯑꯩꯒꯤ ꯕꯨꯕꯣꯛꯁꯤꯅ ꯍꯥꯏꯗꯤ ꯊꯕꯛ ꯌꯥꯝꯅꯁꯨ ꯐꯩ ꯑꯩꯒꯤ ꯃꯃꯥ ꯕꯕꯥ ꯂꯩꯔꯤꯕꯁꯤꯡꯁꯦ ꯑꯩꯒꯤ ꯏꯃꯨꯡꯁꯤꯗ ꯐꯦꯃꯤꯂꯤꯗ ꯂꯩꯔꯤꯕꯁꯤꯡꯁꯦ ꯑꯩꯉꯣꯟꯗ ꯑꯗꯨꯝ ꯂꯣꯏꯅ ꯁꯄꯣꯔꯠ ꯇꯧꯕꯤꯌꯦꯕꯀꯣ ꯊꯕꯛ ꯑꯃ ꯇꯧꯕ ꯃꯇꯝꯗ ꯑꯗꯨꯒ ꯃꯣꯏꯁꯦ ꯌꯥꯝꯅꯁꯨ ꯐꯩ ꯑꯩꯒꯤ ꯑꯣꯏꯅꯗꯤ ꯃꯣꯏ ꯊꯦꯡꯅꯖꯔꯨꯕꯁꯦ ꯌꯥꯝꯅ ꯐꯩ ꯍꯥꯏ ꯇꯥꯔꯦ ꯑꯗꯨꯒ ꯑꯩꯒꯤ ꯐ꯭ꯔꯦꯟ ꯁꯥꯔꯀꯜ ꯐ꯭ꯔꯦꯟ ꯁꯥꯔꯀꯜ ꯃꯔꯨꯞ ꯃꯄꯥꯡꯁꯤꯡꯁꯦ ꯑꯩꯒꯤ ꯃꯔꯨꯞ ꯃꯄꯥꯡ ꯃꯌꯥꯝ ꯂꯩꯈ꯭ꯔꯦ ꯃꯌꯥꯝꯗꯣ ꯑꯩ ꯌꯥꯝꯅ ꯍꯥꯏꯔꯔꯣꯏꯒꯦ ꯑꯗꯣ ꯂꯩꯔꯤꯕ ꯃꯌꯥꯝꯗꯨꯗꯒꯤ ꯑꯩꯒꯤ ꯏꯃꯥꯟꯅꯕꯤ ꯑꯩ ꯌꯥꯝ ꯑꯩꯒ ꯂꯨꯅ ꯇꯤꯟꯅꯖꯕꯤ ꯏꯃꯥꯟꯅꯕꯤ ꯑꯅꯤꯈꯛꯀꯤ ꯃꯔꯝꯗ ꯍꯥꯏꯖꯒꯦ ꯃꯣꯏꯁꯦ ꯑꯩꯒꯤ ꯑꯋꯥꯕ ꯇꯥꯔꯛꯄ ꯑꯗꯒꯤ ꯑꯩꯅ ꯀꯔꯤꯒꯨꯝꯕ ꯈꯪꯗꯕ ꯃꯇꯝꯗ ꯃꯣꯏꯅ ꯃꯇꯦꯡ ꯑꯗꯨꯛꯀꯤ ꯃꯇꯤꯛ ꯄꯥꯡꯕꯤ ꯑꯗꯨꯗꯨꯅ ꯃꯣꯏꯁꯦ ꯃꯥꯒꯤ ꯔꯥꯅꯤ ꯀꯧꯕ ꯑꯃ ꯂꯩꯌꯦ ꯑꯩꯒꯤ ꯏꯃꯥꯟꯅꯕꯤꯁꯦ ꯔꯥꯅꯤꯁꯤꯅ ꯑꯩꯒꯤ ꯊꯕꯛ ꯆꯠꯄ ꯀꯣꯏꯕ ꯑꯗꯒꯤ ꯂꯥꯏꯔꯤꯛ ꯇꯝꯕꯒꯤ ꯃꯇꯥꯡꯗꯁꯨ ꯃꯥꯅ ꯑꯗꯨꯝ ꯁꯄꯣꯔꯠ ꯇꯧꯕꯤꯌꯦ ꯑꯗꯨꯒ ꯄꯨꯁꯄꯥ ꯍꯥꯏꯗꯅ ꯑꯃꯒ ꯂꯩꯌꯦ ꯃꯣꯏꯕꯥꯅꯤꯁꯦ ꯇ꯭ꯋꯤꯟꯁꯅꯦ ꯇꯋꯤꯟꯁꯁꯦ ꯄꯨꯁꯄꯥ ꯍꯥꯏꯕꯁꯤꯅ ꯑꯃꯨꯛꯀꯣ ꯑꯩꯉꯣꯟꯗ ꯊꯕꯛ ꯆꯠꯄ ꯀꯣꯏꯕ ꯂꯥꯡꯕ ꯌꯥꯝꯅ ꯄꯥꯝꯃꯦ ꯑꯗꯨꯅ ꯃꯥꯗꯤ ꯑꯗꯨꯅ ꯀꯣꯏꯕ ꯂꯥꯡꯕ ꯆꯠꯄꯁꯤꯗ ꯑꯩꯉꯣꯟꯗ ꯑꯗꯨꯝ ꯍꯧꯔꯛꯇꯣꯏꯅꯦ ꯍꯧꯕꯅ ꯍꯣꯏ ꯅꯣꯡ ꯐꯥꯗꯣꯛꯁꯨ ꯆꯠꯂꯤ ꯆꯠꯇꯕꯁꯨ ꯌꯥꯎꯋꯤ ꯑꯗꯨ ꯃꯣꯏꯕꯥꯅꯤꯒꯤ ꯍꯥꯏꯗꯤ ꯃꯣꯏꯕꯥꯅꯤꯁꯦ ꯑꯃꯅ ꯂꯥꯏꯔꯤꯛꯇ ꯌꯥꯝꯅ ꯉꯥꯎꯖꯕ ꯑꯃꯅ ꯀꯣꯏꯕ ꯂꯥꯡꯕꯗ ꯀꯦꯕꯗ ꯌꯥꯝ ꯉꯥꯎꯖꯕ ꯑꯗꯨꯃꯥꯏꯅ ꯑꯣꯏꯌꯦ ꯃꯣꯏꯕꯥꯅꯤ ꯑꯅꯤꯒ ꯇꯤꯟꯅꯔꯨꯕꯁꯦ ꯑꯩꯉꯣꯟꯗꯗꯤ ꯍꯦꯟꯅ ꯑꯩꯗꯤ ꯑꯩꯒꯤ ꯋꯥꯈꯜ ꯋꯥꯈꯜ ꯂꯧꯁꯤꯡꯁꯦ ꯍꯦꯟꯅ ꯍꯦꯟꯒꯠꯂꯦ ꯍꯥꯏꯗꯤ ꯑꯃꯅ ꯂꯥꯏꯟꯗꯣ ꯇꯣꯉꯥꯟ ꯇꯣꯉꯥꯟꯕꯗ ꯄꯥꯝꯕ ꯃꯣꯏꯒꯤ ꯐꯦꯕꯣꯔꯥꯠꯁꯦ ꯇꯣꯉꯥꯟ ꯇꯣꯉꯥꯟꯕ ꯃꯣꯏꯒꯤ ꯍꯣꯕꯤꯁꯦ ꯇꯣꯉꯥꯟꯕꯅꯤꯅ ꯑꯩꯅꯗꯤ ꯂꯣꯏꯅ ꯑꯗꯨꯝ ꯑꯦꯠꯖꯁ ꯇꯧꯕꯗꯤ ꯉꯝꯃꯦ ꯑꯗꯨꯒ ꯃꯣꯏ ꯊꯦꯡꯅꯔꯨꯕꯅ ꯃꯔꯝ ꯑꯣꯏꯔꯒ ꯑꯩꯅ ꯉꯁꯤ ꯐꯥꯎꯕꯗ ꯍꯥꯏꯗꯤ ꯑꯗꯨꯝ ꯅꯨꯡꯉꯥꯏꯅ ꯍꯔꯥꯎꯅ ꯆꯥꯎꯊꯣꯛꯅ ꯃꯌꯥꯝ ꯃꯔꯛꯇ ꯇꯤꯟꯗꯅ ꯂꯩꯕ ꯉꯝꯃꯤꯅꯦꯕ